ꯍꯜꯂꯣ ꯁꯤ ꯑꯩꯁꯦ ꯑꯩꯁꯦ ꯏꯝꯐꯥꯜꯗꯒꯤ ꯗꯦꯜꯍꯤꯗꯒꯤ ꯏꯝꯐꯥꯜꯗ ꯏꯝꯐꯥꯜꯒꯤ ꯏꯌꯥꯔꯄꯣꯔꯠꯇ ꯍꯧꯖꯤꯛꯇ ꯊꯨꯡꯉꯕꯅꯦ ꯑꯗꯣ ꯑꯩꯁꯦ ꯂꯣꯛꯇꯥꯛ ꯀꯣꯏꯅꯤꯡꯉꯦ ꯂꯣꯛꯇꯥꯛꯁꯤ ꯆꯠꯅꯤꯡꯉꯦ ꯑꯃꯨꯛꯇꯐꯧ ꯆꯠꯆꯗ꯭ꯔꯤ ꯂꯣꯛꯇꯥꯛꯁꯦ ꯑꯗꯨꯗꯨꯅ ꯂꯣꯛꯇꯥꯛꯁꯦ ꯀꯩꯀꯩ ꯐꯪꯒꯦ ꯀꯩꯀꯩ ꯂꯩꯒꯦ ꯑꯗꯣ ꯑꯝꯇ ꯃꯇꯦꯡ ꯄꯥꯡꯕꯤꯌꯣ ꯑꯩꯅ ꯆꯠꯄ ꯃꯇꯝꯗ ꯑꯗꯨꯝ ꯍꯥꯏꯗꯤ ꯑꯩꯅ ꯀꯣꯏꯕ ꯃꯇꯝꯗ ꯁꯣꯝꯅ ꯃꯇꯦꯡ ꯄꯥꯡꯕꯤꯌꯣ ꯌꯥꯒꯗ꯭ꯔꯥ ꯀꯩꯀꯩ ꯐꯪꯒꯦ ꯀꯩꯀꯩ ꯂꯩꯒꯦꯗꯣ ꯍꯥꯏꯐꯦꯠꯇ ꯇꯥꯛꯄꯤꯌꯣ ꯄꯨꯡ ꯄꯨꯡ ꯇꯔꯥꯃꯥꯊꯣꯏ ꯑꯗꯨꯃꯥꯏꯅ ꯊꯨꯡꯕꯅꯦ ꯑꯗꯣ ꯄꯨꯡ ꯑꯅꯤꯒꯤ ꯑꯗꯨꯋꯥꯏꯗ ꯑꯗꯨꯝ ꯑꯩ ꯂꯥꯛꯆꯔꯒꯦ ꯁꯣꯝꯒꯤ ꯑꯗꯨꯝ ꯂꯧꯕ ꯂꯥꯛꯄꯒꯤ ꯈꯨꯗꯣꯡ ꯆꯥꯕꯁꯨ ꯄꯤꯕꯤꯕ ꯅꯠꯇ꯭ꯔꯣ ꯑꯗꯨꯝ

ꯑꯣ ꯑꯣ ꯑꯗꯨ ꯂꯥꯛꯄꯤꯕ ꯌꯥꯔꯗꯤ ꯂꯥꯛꯄꯤꯌꯣ ꯑꯗꯨꯝ ꯑꯗꯨꯒ ꯑꯩꯈꯣꯏ ꯅꯪ ꯁꯣꯝꯅ ꯃꯇꯦꯡꯗꯣ ꯑꯩꯒꯤꯗꯣ ꯑꯗꯨꯝ ꯄꯥꯡꯕꯤꯌꯣ ꯀꯣꯏꯕ ꯈꯣꯠꯄ ꯀꯩꯗꯧꯕꯗ ꯑꯗꯨꯝ ꯄꯥꯡꯕꯤꯌꯣ

ꯑꯥ ꯄꯥꯡꯕꯤꯌꯣ ꯄꯥꯡꯕꯤꯌꯣ ꯁꯣꯝꯒꯤ ꯑꯗꯣ ꯁꯤ ꯑꯁꯤꯗꯒꯤ ꯏꯝꯐꯥꯜꯗꯒꯤ ꯂꯣꯛꯇꯥꯛ ꯐꯥꯎꯕꯒꯤ ꯃꯅꯨꯡꯗ ꯂꯩꯕ ꯍꯥꯏꯗꯤ ꯅꯨꯡꯉꯥꯏ ꯅꯨꯡꯉꯥꯏꯕ ꯃꯐꯝꯁꯦ ꯀꯩꯀꯩ ꯂꯩꯒꯦ ꯍꯥꯏꯐꯦꯠꯇꯪ ꯊꯝꯕꯤꯕ ꯌꯥꯒꯗ꯭ꯔꯥ ꯑꯥ ꯑꯥ

ꯎꯝ ꯑꯗꯣ ꯀꯩꯀꯩ ꯆꯥꯅ ꯊꯛꯅꯕꯗꯤ ꯂꯣꯛꯇꯥꯛꯁꯤꯗ ꯐꯪꯕꯤꯒꯦ ꯑꯗꯨꯁꯨ ꯍꯥꯏꯐꯦꯠꯇꯪ ꯊꯝꯕꯤꯌꯣ ꯑꯥ

ꯑꯥ ꯑꯗꯣ ꯍꯣꯏ ꯐꯔꯦ ꯑꯗꯨꯗꯤ ꯑꯩ ꯁꯣꯝꯅ ꯂꯧꯕ ꯂꯥꯛꯄꯤꯔꯣ ꯂꯥꯛꯄꯤꯔꯒ ꯆꯠꯂꯒ ꯑꯗꯨꯝ ꯁꯣꯝꯅ ꯑꯩꯒꯤ ꯃꯇꯦꯡꯗꯣ ꯄꯥꯡꯕꯤꯔꯣ ꯑꯗꯨꯒ ꯀꯣꯏꯔꯒ ꯀꯩꯀꯩ ꯂꯩꯕꯅꯣ ꯁꯤꯁꯤ ꯂꯩ ꯍꯥꯏꯕ ꯁꯣꯝꯅ ꯊꯝꯕꯤꯕ ꯍꯧꯖꯤꯛꯀꯤꯗꯣ ꯑꯗꯨꯝ ꯌꯦꯡꯃꯤꯟꯅꯔꯁꯤ ꯑꯗꯨꯒ ꯀꯩꯗꯧ ꯀꯣꯏꯃꯤꯟꯅꯔꯁꯤ ꯑꯗꯨꯗꯤ ꯂꯥꯛꯄꯤꯔꯣ ꯑꯗꯨꯗꯤ ꯍꯣ ꯊꯝꯖꯔꯒꯦ ꯑꯗꯨꯗꯤ ꯍꯣꯏ ꯍꯣꯏ ꯐꯔꯦ ꯐꯔꯦ ꯑꯗꯨꯗꯤ ꯊꯝꯖꯔꯒꯦ